ꯍꯜꯂꯣ ꯑꯣ ꯑꯣ ꯍꯧꯖꯤꯛ ꯀꯗꯥꯏꯋꯥꯏ ꯖꯒꯥ ꯌꯧꯔꯛꯑꯒꯦ ꯑꯣ ꯑꯗꯣ ꯀꯩꯅꯣꯒꯤ ꯑꯩꯈꯣꯏꯒꯤ ꯊꯣꯉꯥꯝ ꯒ꯭ꯌꯥꯅꯦꯁꯣꯔꯒꯤ ꯃꯤꯃꯤ ꯁꯤꯡꯖꯨ ꯆꯥꯐꯝꯗꯨꯗ ꯉꯥꯏꯍꯥꯛꯇꯪ ꯇꯧꯔꯒ ꯁꯤꯡꯖꯨ ꯆꯥꯃꯤꯟꯅꯔꯨꯁꯦ ꯑꯩꯁꯨ ꯌꯧꯁꯜ ꯑꯩꯁꯨ ꯌꯧꯁꯜꯂꯛꯑꯒꯦ

ꯑꯣ ꯌꯧꯁꯤꯜꯂꯛꯂꯕ ꯐꯔꯦꯅꯦ ꯀꯌꯥꯝ ꯀꯨꯏꯔꯦ ꯀꯌꯥꯝ ꯀꯨꯏꯔꯦ ꯂꯩꯕꯤꯔꯝꯕ ꯀꯌꯥꯝ ꯀꯨꯏꯔꯦ ꯂꯩꯕꯤꯔꯝꯕ ꯑꯗꯨꯒ ꯐꯔꯦꯅꯦ ꯑꯗꯨ ꯁꯤꯡꯖꯨꯗꯨ ꯑꯣ ꯍꯣꯏ ꯍꯣꯏ ꯑꯗꯨ ꯁꯤꯡꯖꯨꯗꯨ ꯈꯔ ꯆꯥꯔꯁꯤ ꯍꯥꯏꯗꯤ ꯑꯗꯨꯒ ꯁꯤꯡꯖꯨꯗꯨ ꯈꯔ ꯆꯥꯔꯒ ꯀꯔꯤ ꯀꯔꯤ ꯈꯔ ꯉꯥꯡꯅꯔꯒ ꯁꯨꯈꯥꯝ ꯕꯁꯟꯇꯁꯨ ꯀꯧꯈꯤꯁꯤꯔꯥ ꯀꯃꯥꯏ ꯇꯧꯁꯤꯒꯦ

ꯍꯣꯏ ꯍꯣꯏ ꯍꯣꯏ ꯐꯔꯦ ꯐꯔꯦ ꯍꯣꯏ ꯍꯣꯏ ꯍꯣꯏ ꯐꯔꯦ ꯐꯔꯦ ꯑꯗꯨ ꯁꯤꯡꯖꯨꯗꯨ ꯈꯔ ꯑꯗꯨꯝ ꯆꯥꯔꯁꯤ ꯑꯗꯣ ꯐꯔꯦ ꯐꯔꯦ ꯁꯤꯡꯖꯨꯗꯨ ꯑꯣꯔꯗꯔ ꯇꯧꯈ꯭ꯔꯦ ꯂꯨꯄꯥ ꯆꯥꯝꯃꯒꯤ ꯄꯤꯕꯤꯔꯣꯅꯀꯣ ꯑꯗꯨ ꯀꯃꯥꯏ ꯇꯧꯁꯤ ꯑꯗꯨ ꯀꯔꯤ ꯀꯔꯤ ꯍꯌꯦꯡꯒꯤ ꯄ꯭ꯔꯣꯒ꯭ꯔꯥꯝꯗꯨ ꯑꯃꯨꯛ ꯀꯃꯥꯏꯅ ꯀꯔꯤ ꯁꯤꯟꯅꯁꯤꯒꯦ ꯍꯌꯦꯡꯒꯤ ꯃꯤꯇꯤꯡ ꯑꯃꯨꯛ ꯆꯠꯀꯗꯕꯅꯤꯅ ꯍꯣꯏ ꯍꯣꯏ ꯍꯣꯏ ꯍꯣꯏ ꯍꯣꯏ ꯄꯥꯎꯗꯨ ꯈꯔ ꯐꯥꯎꯅꯔꯣ ꯑꯗꯨꯃꯥꯏ ꯇꯧꯔꯁꯤ ꯍꯣꯏ ꯍꯣꯏ ꯍꯣꯏ ꯐꯔꯦ ꯐꯔꯦ ꯑꯗꯨꯃꯥꯏ ꯇꯧꯔꯁꯤ ꯌꯥꯔꯦ ꯌꯥꯔꯦ ꯂꯣꯏꯁꯤꯜꯂꯁꯤ ꯉꯁꯤꯒꯤꯗꯤ ꯊꯦꯡꯁꯨ ꯊꯦꯡꯉꯦ ꯍꯟꯖꯤꯟꯅꯔꯁꯤ ꯍꯟꯖꯤꯟꯅꯔꯁꯤ